ꯎꯝ ꯍꯥꯏꯕꯤꯌꯨ ꯂꯣꯛꯇꯥꯛꯀꯤꯗꯤ ꯑꯌꯥꯝꯕꯅ ꯑꯀꯣꯏꯕꯗꯣ ꯌꯥꯝꯅ ꯐꯖꯔꯦ ꯑꯗꯣ ꯏꯕꯨꯡꯉꯣꯁꯤꯕꯨ ꯀꯥꯏꯗꯩ ꯂꯥꯛꯄꯤꯒꯦ ꯎꯝ ꯑꯣ ꯑꯗꯨꯗꯤ ꯀꯩꯕꯨꯜ ꯂꯝꯖꯥꯎ ꯌꯦꯡꯕ ꯌꯥꯏ ꯀꯩꯕꯨꯜ ꯂꯝꯖꯥꯎꯗ ꯑꯩꯈꯣꯏꯒꯤ ꯁꯉꯥꯏ ꯐꯖ ꯐꯖꯕ ꯌꯥꯝꯅ ꯂꯩ ꯑꯗꯨꯁꯤꯡꯗꯨ ꯌꯦꯡꯕ ꯌꯥꯔꯦ ꯑꯗꯨꯒ ꯑꯩꯈꯣꯏꯒꯤ ꯁꯦꯟꯗ꯭ꯔꯥ ꯄꯥꯔꯛ ꯁꯦꯟꯗ꯭ꯔꯥ ꯄꯥꯔꯛ ꯇꯥꯔꯝꯒꯅꯤ ꯑꯗꯨꯁꯨ ꯆꯠꯂꯒ ꯑꯗꯨ ꯄꯥꯛꯁꯤꯡ ꯑꯀꯣꯏꯕꯁꯤꯡꯗꯨꯗ ꯌꯥꯝ ꯐꯖꯕꯅꯤ ꯑꯗꯨꯁꯨ ꯌꯦꯡꯕꯤꯕ ꯌꯥꯔꯦ ꯑꯗꯨꯒꯤ ꯃꯊꯛꯇ ꯐꯖꯔꯕ ꯔꯦꯁꯇꯨꯔꯦꯟ ꯑꯃꯁꯨ ꯂꯩꯕꯅꯤ ꯃꯌꯥꯝ ꯑꯩꯈꯣꯏ ꯇꯨꯔꯤꯁ ꯂꯥꯛꯄꯒꯤ ꯄꯣꯊꯥꯐꯝ ꯆꯥꯐꯝ ꯑꯗꯨꯝꯕ ꯂꯩꯕꯅꯦ ꯑꯗꯨꯁꯨ ꯌꯦꯡꯕ ꯌꯥꯔꯦ ꯑꯗꯨꯒ ꯑꯩꯈꯣꯏ ꯀꯔꯥꯡ ꯑꯥꯏꯂꯦꯟ ꯁꯤꯁꯨ ꯑꯗꯨꯝ ꯌꯦꯡ ꯌꯥꯔꯦ ꯑꯣ ꯑꯗꯨꯃꯥꯏꯅ ꯁꯤꯒꯨꯝꯕꯁꯤꯡꯁꯤ ꯑꯗꯨꯝ ꯂꯣꯏ ꯌꯦꯡꯕꯤꯔꯣ ꯑꯗꯨꯒ ꯂꯣꯛꯇꯥꯛꯀꯤ ꯃꯌꯥꯏꯗ ꯑꯩꯈꯣꯏꯅ ꯕꯣꯠ ꯇꯧꯔꯒ ꯑꯗꯨꯝ ꯆꯠꯄ ꯌꯥꯕꯅꯦ ꯑꯗꯨꯒ ꯑꯗꯨꯝ ꯊꯝꯕꯥꯜ ꯍꯦꯛꯅꯤꯡꯕ ꯍꯦꯛꯄ ꯌꯥꯔꯦ ꯑꯗꯨꯒꯤ ꯑꯩꯈꯣꯏꯒꯤ ꯐꯨꯝꯗꯤ ꯃꯊꯛꯇ ꯁꯥꯕ ꯌꯨꯝ ꯂꯩꯕꯅꯤ ꯑꯗꯨꯁꯨ ꯑꯗꯨꯝ ꯃꯌꯥꯝ ꯌꯦꯡꯅꯕꯅꯤ ꯑꯗꯨꯁꯨ ꯍꯥꯏꯐꯦꯠ ꯌꯦꯡꯕꯤꯔꯣ ꯏꯕꯨꯡꯉꯣꯅ ꯑꯗꯨꯝ ꯑꯀꯣꯏꯕꯗꯨꯗ ꯑꯗꯨꯝ ꯆꯠꯂꯒ ꯑꯗꯨꯝ ꯈꯪꯉꯅꯤ ꯐꯖꯕ ꯑꯀꯣꯏꯕꯒꯤꯗꯣ ꯑꯗꯨꯝ ꯎꯔꯛꯑꯅꯤ ꯈꯪꯉꯅꯤ ꯑꯣ ꯐꯔꯦ ꯋꯦꯜꯀꯝ